ꯑꯩꯅ ꯐꯦꯟ ꯄꯥꯝꯗꯕꯒꯤ ꯃꯔꯝꯁꯦ ꯐꯦꯟꯁꯤ ꯌꯥꯝꯅ ꯀꯥꯅꯩꯀꯣ ꯑꯩꯈꯣꯏ ꯃꯊꯛꯇ ꯅꯨꯡꯁꯤꯠ ꯀꯔꯤ ꯀꯔꯤ ꯌꯥꯝ ꯐꯪꯉꯦ ꯇꯧꯕꯇꯕꯨ ꯐꯦꯟꯁꯦ ꯑꯩꯈꯣꯏ ꯁꯤ ꯃꯊꯛꯇ ꯁꯦ ꯄꯥꯟꯕ ꯁꯤꯂꯤꯡ ꯐꯦꯟ ꯑꯣꯏꯔꯒꯁꯨ ꯃꯊꯛꯇ ꯑꯣꯏꯕ ꯂꯩꯕ ꯑꯣꯏꯔꯒꯁꯨ ꯅꯠꯇ꯭ꯔꯒꯅ ꯃꯈꯥꯗ ꯂꯩꯕ ꯏꯁꯇꯦꯟ ꯐꯦꯟ ꯑꯣꯏꯔꯒꯁꯨ ꯑꯩꯈꯣꯏ ꯃꯈꯥꯗ ꯈꯤꯟꯕ ꯏꯁꯇꯦꯟ ꯐꯦꯟ ꯍꯥꯏꯕꯇꯥꯔꯦ ꯑꯗꯨꯝꯕ ꯑꯣꯏꯔꯒꯁꯨ ꯑꯩꯈꯣꯏ ꯃꯊꯛꯇ ꯂꯩꯕꯁꯤꯁꯨ ꯑꯗꯨꯝ ꯁꯣꯏ ꯂꯥꯛꯄꯗꯒꯤ ꯀꯣꯆꯤꯗꯨꯗꯒꯤ ꯅꯥꯟꯊꯣꯛꯑꯒ ꯇꯥꯁꯤꯜꯂꯛꯄ ꯏꯊꯛꯇ ꯇꯥꯁꯤꯜꯂꯛꯄ ꯌꯥꯎꯕ ꯍꯥꯏꯕꯇꯥꯔꯦ ꯑꯗꯨꯒꯨꯝꯕ ꯑꯗꯨꯗꯒꯤ ꯑꯩꯈꯣꯏ ꯏꯁꯇꯦꯟ ꯐꯦꯟꯗꯕꯨ ꯍꯥꯏꯔꯒꯁꯨ ꯑꯉꯥꯡ ꯑꯩꯈꯣꯏ ꯄꯤꯛꯏꯉꯩꯗ ꯑꯣꯏꯔꯒꯁꯨ ꯅꯍꯥꯟꯋꯥꯏ ꯑꯗꯨꯗꯒꯤ ꯍꯧꯖꯤꯛꯀꯥꯟ ꯍꯧꯒꯠꯂꯛꯄ ꯑꯉꯥꯡꯁꯤꯡꯗꯕꯨ ꯑꯣꯏꯔꯒꯁꯨ ꯃꯣꯏ ꯃꯣꯏꯅ ꯃꯈꯨꯠꯅ ꯈꯨꯗꯣꯝꯕꯤꯅ ꯐꯦꯟꯗꯨꯗ ꯁꯠ ꯊꯤꯟꯖꯤꯜꯂꯨꯕ ꯑꯩꯈꯣꯏꯅꯗꯤ ꯈꯥꯝꯕ ꯅꯪꯍꯧꯗꯕ ꯈꯨꯗꯣꯝꯕꯤꯅ ꯊꯤꯟꯖꯤꯜꯂꯨꯕꯗ ꯃꯈꯨꯠ ꯈꯨꯗꯣꯝꯕꯤ ꯂꯩꯈꯥꯏꯕꯒꯨꯝꯕ ꯑꯩꯈꯣꯏꯁꯨ ꯅꯍꯥꯟꯋꯥꯏ ꯑꯉꯥꯡ ꯑꯣꯏꯔꯤꯉꯩꯗ ꯌꯥꯝ ꯌꯥꯎꯔꯛꯄ ꯍꯥꯏꯕꯇꯥꯔꯦ ꯑꯗꯨꯃꯥꯏꯅ ꯂꯩꯈꯥꯏ ꯂꯩꯈꯥꯏꯕ ꯌꯥꯝ ꯇꯧꯔꯛꯈꯤꯕ ꯍꯥꯏꯕꯇꯥꯔꯦ ꯑꯗꯨꯅ ꯐꯦꯟꯒꯨꯝꯕꯁꯤ ꯑꯩꯈꯣꯏ ꯑꯦꯂꯦꯛꯇ꯭ꯔꯣꯅꯤꯛꯁꯀꯤ ꯄ꯭ꯔꯗꯛꯇ ꯍꯥꯏꯕꯇꯥꯔꯦ ꯐꯦꯟꯒꯨꯝꯕꯁꯦ ꯑꯩꯈꯣꯏꯗ ꯌꯥꯝꯅ ꯀꯤꯖꯕꯗꯣ ꯂꯩꯈꯥꯏꯕ ꯎꯪꯈꯥꯏꯕ ꯇꯧꯕꯅꯤꯅꯀꯣ ꯏꯊꯛꯇ ꯇꯥꯁꯤꯜꯂꯛꯀꯥꯟꯗ ꯋꯥꯈꯜꯗ ꯌꯥꯝ ꯅꯨꯡꯉꯥꯏꯇꯕ ꯐꯥꯎꯕꯗꯨ ꯑꯗꯨꯃꯥꯏꯅ ꯑꯣꯏꯕ ꯍꯥꯏꯕꯇꯥꯔꯦ ꯐꯦꯟꯁꯦ ꯑꯗꯨꯒꯤꯗꯨꯅ ꯐꯦꯟꯁꯦ ꯑꯩꯗꯤ ꯅꯦꯒꯦꯇꯤꯞꯇ ꯍꯥꯏꯇꯥꯔꯦ ꯊꯝꯕ ꯍꯥꯏꯇꯥꯔꯦ ꯍꯨꯝꯃꯁꯨ ꯌꯥꯕ ꯍꯨꯝꯗ꯭ꯔꯁꯨ ꯌꯥꯕ ꯄꯣꯠꯅꯤ ꯑꯗꯨꯝ ꯍꯨꯃꯥꯏ ꯑꯃꯅ ꯇꯧꯔꯒ ꯍꯨꯝꯃꯁꯨ ꯀꯩꯁꯨ ꯀꯥꯏꯗꯕ ꯍꯥꯏꯇꯥꯔꯦ ꯃꯩꯗꯨ ꯍꯦꯟꯅ ꯑꯃꯨꯛ ꯑꯩꯈꯣꯏꯗ ꯅꯨꯡꯉꯥꯏꯔꯒ ꯍꯦꯟꯅ ꯅꯨꯡꯉꯥꯏꯅꯉꯥꯏ ꯄꯣꯠꯅꯦ ꯅꯨꯡꯉꯥꯏꯔꯤꯉꯥꯏꯗꯗꯤ ꯇꯧꯔꯨꯗ꯭ꯔꯁꯨ ꯑꯩꯈꯣꯏ ꯏꯁꯥꯅ ꯅꯨꯡꯉꯥꯏꯅꯉꯥꯏꯅꯉꯥꯏ ꯁꯤꯟꯖꯔꯒ ꯑꯗꯨꯝ ꯌꯥꯕ ꯍꯥꯏꯇꯥꯔꯦ ꯐꯦꯟꯁꯤꯗꯤ ꯑꯩ ꯄꯥꯝꯖꯗꯦ